ꯃꯅꯤꯄꯨꯔꯒꯤ ꯗꯦꯂꯤ ꯅꯤꯌꯨꯁ ꯄꯦꯄꯔ ꯄꯣꯛꯅꯐꯝꯗ ꯌꯥꯎꯔꯤꯕ ꯑꯥꯔꯇꯤꯀꯜ ꯑꯩꯈꯣꯏꯒꯤ ꯆꯌꯣꯜꯁꯤꯒꯤ ꯑꯣꯏꯕ ꯄꯥꯎꯗꯝꯈꯣꯜ ꯍꯥꯏꯔꯤꯕ ꯑꯥꯔꯇꯤꯀꯜ ꯑꯗꯨ ꯑꯩ ꯏꯁꯥꯃꯛ ꯌꯥꯝꯅ ꯄꯥꯝꯖꯩ ꯃꯁꯤ ꯄꯥꯝꯖꯕꯒꯤ ꯃꯔꯝꯗꯤ ꯃꯤꯑꯣꯏꯕ ꯑꯃꯅ ꯑꯦꯅꯤ ꯄ꯭ꯔꯖꯥ ꯑꯃꯅ ꯃꯍꯥꯛꯀꯤ ꯑꯣꯏꯕ ꯄꯨꯛꯅꯤꯡ ꯋꯥꯈꯜ ꯑꯗꯨ ꯄ꯭ꯔꯖꯥ ꯃꯤꯌꯥꯝꯗ ꯐꯣꯡꯗꯣꯛꯄ ꯐꯣꯡꯗꯣꯛꯄꯒꯤ ꯑꯌꯥꯕ ꯑꯃꯗꯤ ꯇꯥꯟꯖꯥ ꯑꯗꯨ ꯄꯤꯕꯒꯤꯅꯦ